ꯑꯩ ꯄꯨꯟꯁꯤꯗ ꯈ꯭ꯋꯥꯏꯗꯒꯤ ꯄꯥꯝꯖꯕꯁꯦ ꯍꯥꯏꯕꯗꯤ ꯂꯅꯥꯏꯒꯤ ꯑꯣꯏꯕꯗ ꯉꯁꯥꯏꯒꯤ ꯀꯩꯅꯣ ꯑꯃ ꯍꯥꯡꯉꯒ ꯑꯆꯧꯕ ꯏꯅꯥꯠꯀꯤ ꯑꯣꯏꯕ ꯐꯤꯌꯣꯡ ꯑꯩꯈꯣꯏꯒꯤ ꯑꯩꯈꯣꯏꯒꯤ ꯃꯩꯇꯩꯒꯤ ꯃꯩꯇꯩꯅ ꯁꯥꯕ ꯀꯩꯅꯣꯈꯩꯁꯦ ꯅꯥꯠꯀꯤ ꯑꯣꯏꯕ ꯐꯤꯒꯦ ꯑꯣꯏꯔꯣ ꯑꯗꯒꯤ ꯃꯣꯏꯔꯥꯡ ꯐꯤ ꯆꯟꯕ ꯃꯥꯒꯤ ꯃꯈꯜ ꯃꯈꯜ ꯃꯌꯥꯝ ꯑꯃ ꯂꯩꯔꯦ ꯅꯨꯄꯤꯗ ꯋꯥꯡꯈꯩꯒꯤ ꯐꯤ ꯑꯗꯒꯤ ꯀꯩꯅꯣꯒꯤ ꯔꯥꯅꯤ ꯐꯤ ꯍꯥꯏꯔꯤꯕ ꯏꯌꯣꯡꯒꯤ ꯐꯤꯁꯦ ꯃꯌꯥꯝ ꯑꯃ ꯁꯥꯔꯒ ꯑꯩ ꯀꯩꯅꯣ ꯑꯃ ꯑꯣꯏꯅ ꯑꯣꯟꯇꯔꯄ꯭ꯔꯦꯅꯔ ꯑꯃ ꯑꯣꯏꯅ ꯑꯩ ꯁꯤ ꯃꯅꯤꯄꯨꯔꯒꯤ ꯃꯐꯝ ꯑꯇꯣꯞ ꯑꯇꯣꯞꯄ ꯃꯅꯤꯄꯨꯔꯒꯤ ꯅꯠꯇꯕ ꯃꯄꯥꯟꯂꯝ ꯊꯣꯛꯑꯒ ꯑꯇꯣꯞ ꯑꯇꯣꯞꯄ ꯃꯐꯝꯗ ꯑꯩꯈꯣꯏꯒꯤ ꯏꯅꯥꯠꯅ ꯃꯁꯛ ꯑꯁꯨꯛ ꯇꯥꯛꯍꯟꯒꯦ ꯍꯥꯏꯕꯗꯨ ꯄꯥꯝꯃꯤ ꯑꯗꯨꯕꯨ ꯑꯗꯨ ꯄꯥꯝꯕ ꯇꯥꯔꯒꯁꯨ ꯍꯧꯖꯤꯛ ꯐꯥꯎꯕ ꯑꯩ ꯀꯩꯅꯣꯁꯤ ꯃꯗꯨꯒꯤ ꯄꯥꯟꯗꯝꯗꯣ ꯌꯧꯕ ꯉꯝꯗ꯭ꯔꯤꯕꯁꯤ ꯀꯩꯒꯤꯅꯣ ꯍꯥꯏꯔꯀꯥꯟꯗ ꯃꯗꯨꯗ ꯃꯥꯒꯤ ꯑꯍꯥꯟꯕ ꯍꯧꯗꯣꯛꯀꯗꯕ ꯁꯦꯜꯍꯧ ꯍꯥꯏꯕ ꯇꯥꯔꯦ ꯑꯗꯨ ꯑꯗꯨꯒꯤ ꯈꯤꯇꯪ ꯐꯔꯛ ꯇꯥꯕꯅ ꯍꯧꯖꯤꯛ ꯐꯥꯎꯕ ꯉꯝꯗ꯭ꯔꯤ ꯑꯗꯨꯗ ꯑꯩꯅ ꯈ꯭ꯋꯥꯏꯗꯒꯤ ꯆꯠꯅꯤꯡꯉꯨꯕꯒꯤ ꯃꯔꯝꯗꯤ ꯀꯔꯤꯅꯣ ꯍꯥꯏꯔꯀꯥꯟꯗ ꯃꯅꯤꯄꯨꯔꯒꯤ ꯑꯩꯈꯣꯏꯒꯤ ꯀꯩꯅꯣꯁꯦ ꯑꯩꯈꯣꯏꯒꯤ ꯑꯩꯈꯣꯏꯒꯤ ꯁꯛꯇꯝ ꯑꯩꯈꯣꯏꯒꯤ ꯃꯑꯣꯡ ꯃꯇꯧ ꯑꯩꯈꯣꯏꯒꯤ ꯀꯩꯅꯣꯁꯦ ꯑꯗꯨꯛ ꯌꯥꯝꯅ ꯑꯐꯥꯎꯕ ꯍꯥꯏꯗꯤ ꯃꯐꯝ ꯈꯨꯗꯤꯡꯃꯛꯇ ꯑꯁꯤ ꯂꯩꯖꯩ ꯃꯥꯒꯤ ꯀꯩꯅꯣ ꯀꯜꯆꯔꯁꯦ ꯁꯤꯅꯤ ꯀꯥꯏꯅ ꯍꯥꯏꯕꯗꯣ ꯑꯗꯨꯒꯨꯝꯕꯗꯣ ꯃꯌꯥꯝ ꯎꯠꯆꯅꯤꯡꯕ ꯄꯥꯝꯕꯅ ꯃꯔꯝ ꯑꯣꯏꯔꯒꯅꯤ